ꯚꯥꯔꯠꯀꯤ ꯈꯨꯅꯥꯏꯗ ꯂꯥꯏꯅꯤꯡꯒꯤ ꯊꯧꯗꯥꯡ ꯌꯥꯝꯅ ꯆꯥꯎꯏ ꯁꯝꯅ ꯍꯥꯏꯔꯕꯗ ꯍꯤꯟꯗꯨꯏꯁꯝ ꯏꯁꯂꯥꯝ ꯈ꯭ꯔꯤꯁꯇꯦꯅꯤꯇꯤ ꯍꯤꯟꯗꯨꯏꯁꯝꯁꯦ ꯆꯅꯇ ꯃꯥꯅꯕ ꯙꯔꯃ ꯅ ꯍꯥꯏꯕꯗ ꯀꯣꯂꯣꯅꯤꯌꯦꯜ ꯈ꯭ꯔꯤꯁꯇꯤꯖꯝꯗ ꯕꯦꯁ ꯇꯧꯕ ꯀꯦ ꯑꯦꯟ ꯄꯅꯤꯀꯔꯅ ꯍꯥꯏ ꯍꯤꯟꯗꯨꯏꯁꯝꯁꯦ ꯁꯦꯠ ꯀꯜ ꯑꯃꯗꯤ ꯂꯥꯏꯌꯥꯝꯁꯤꯡꯅ ꯄꯨꯜꯂꯒ ꯁꯥꯕꯅꯤ ꯁꯦꯝꯕꯅꯤ ꯍꯥꯏ ꯈ꯭ꯔꯤꯁꯥꯅꯤꯇꯤꯁꯦ ꯏꯟꯗꯤꯌꯥꯗ ꯆꯍꯤ ꯂꯤꯁꯤꯡ ꯆꯍꯤ ꯌꯥꯡꯈꯩꯒꯤ ꯃꯇꯨꯡꯗ ꯏꯟꯗꯤꯌꯥꯗ ꯐꯣꯔꯝ ꯇꯧꯈꯤꯕꯅꯤ ꯍꯥꯏ ꯆꯍꯤ ꯌꯥꯡꯈꯩꯒꯤ ꯃꯇꯨꯡꯗ ꯂꯥꯛꯈꯤꯕ ꯊꯣꯃꯥꯟꯁ ꯀꯧꯕ ꯅꯨꯄꯥ ꯑꯃꯅ ꯏꯟꯗꯤꯌꯥꯗ ꯍꯧꯗꯣꯛꯈꯤꯕꯅꯤ ꯊꯣꯃꯥꯟꯁ ꯍꯥꯏꯔꯤꯕ ꯅꯨꯄꯥ ꯑꯁꯦ ꯈ꯭ꯔꯤꯁꯇꯤꯌꯥꯟꯒꯤ ꯄꯥꯁꯇꯔ ꯑꯃꯅꯤ ꯊꯣꯃꯥꯁꯅ ꯈ꯭ꯔꯤꯁꯇꯞꯇ ꯌꯥꯡꯈꯩ ꯆꯍꯤ ꯌꯥꯡꯈꯩꯅꯤꯊꯣꯏ ꯑꯦ ꯗꯤꯗ ꯏꯟꯗꯤꯌꯥꯗ ꯀꯦꯔꯦꯂꯥ ꯍꯥꯏꯔꯤꯕ ꯃꯐꯝ ꯑꯁꯤꯗ ꯈ꯭ꯔꯤꯁꯇꯤꯌꯥꯟ ꯁꯟꯗꯣꯛꯈꯤ ꯈ꯭ꯔꯤꯁꯇꯤꯌꯥꯟꯁꯤꯡ ꯈ꯭ꯔꯤꯁꯇꯤꯌꯥꯟꯅꯤꯇꯤ ꯍꯥꯏꯔꯤꯕ ꯙꯔꯃꯁꯦ ꯁꯟꯗꯣꯛꯄꯗ ꯊꯣꯃꯥꯁꯅ ꯀꯦꯔꯦꯂꯥꯗ ꯆꯔꯆ ꯇꯔꯦꯠ ꯁꯥꯈꯤ ꯌꯨꯔꯣꯄ꯭ꯔꯦꯟ ꯃꯤꯁꯣꯅꯔꯤꯀ ꯄꯨꯜꯂꯒ ꯈ꯭ꯔꯤꯁꯇꯄꯇ ꯁꯤꯛꯁꯇꯤꯟ ꯁꯦꯟꯇꯨꯔꯤꯗ ꯏꯟꯗꯤꯌꯥꯗ ꯈ꯭ꯔꯤꯁꯇꯤꯌꯥꯟ ꯈ꯭ꯔꯤꯁꯇꯤꯌꯥꯟꯅꯤꯇꯤ ꯁꯟꯗꯣꯛꯈꯤ ꯑꯇꯣꯞꯄ ꯆꯔꯃꯁꯤꯡꯒꯤ ꯃꯇꯥꯡꯗ ꯑꯩꯅ ꯄꯥꯝꯕ ꯏꯁꯥꯒꯤ ꯃꯣꯠ ꯍꯥꯏꯔꯒꯗꯤ ꯙꯔꯃ ꯑꯃꯗ ꯙꯔꯃ ꯑꯃꯅ ꯍꯟꯅ ꯌꯦꯡꯊꯤꯗꯕ ꯑꯃꯁꯨꯡ ꯍꯟꯊꯅ ꯌꯦꯡꯗꯕꯤꯗ ꯑꯩꯒꯤ ꯙꯔꯃꯅ ꯐꯩ ꯅꯠꯇꯔꯒ ꯑꯩꯒꯤ ꯙꯔꯃꯅ ꯐꯠꯇꯦ ꯍꯥꯏꯕꯅꯗꯕꯤꯗ ꯑꯩ ꯑꯩꯅ ꯆꯠꯂꯤꯕ ꯙꯔꯃꯁꯤꯅ ꯐꯩ ꯍꯥꯏꯅ ꯑꯩ ꯑꯩꯒꯤ ꯙꯔꯃꯗꯨꯗ ꯄꯣꯂꯣ ꯇꯧꯔꯤꯕ ꯃꯇꯨꯡ ꯏꯟꯅ ꯄꯨꯝꯅꯃꯛꯁꯤꯒꯤ ꯃꯇꯨꯡ ꯏꯟꯅ ꯏꯟꯗꯤꯌꯥ ꯍꯥꯏꯔꯤꯕ ꯂꯩꯕꯥꯛꯁꯦ ꯗꯦꯃꯣꯀ꯭ꯔꯦꯁꯤ ꯆꯠꯄ ꯂꯩꯕꯥꯛ ꯑꯃ ꯑꯣꯏꯕꯅꯤꯅ ꯑꯩꯅ ꯑꯩꯅ ꯄꯥꯝꯕ ꯙꯔꯃꯗ ꯆꯠꯄꯗ ꯑꯊꯤꯡꯕ ꯂꯩꯇꯦ ꯑꯩꯅ ꯑꯩꯅ ꯄꯥꯝꯕ ꯙꯔꯃ ꯆꯠꯄꯗ ꯑꯩꯈꯣꯏꯒꯤ ꯚꯥꯔꯠꯀꯤ ꯁꯪꯕꯤꯙꯥꯟꯅꯁꯨ ꯑꯌꯥꯕ ꯄꯤ ꯑꯗꯨꯅ ꯑꯄꯥꯝꯕ ꯙꯔꯃ ꯆꯠꯄꯗ ꯑꯊꯤꯡꯕ ꯂꯩꯇꯦ ꯑꯄꯥꯝꯕ ꯙꯔꯃ ꯆꯠꯄꯗ ꯀꯅꯥ ꯀꯅꯥꯒꯤꯁꯨ ꯃꯈꯥ ꯃꯤꯈꯥ ꯄꯣꯟꯗꯅ ꯑꯩꯅ ꯄꯥꯝꯃꯤꯕ ꯃꯑꯣꯡ ꯂꯥꯏꯅꯤꯡ ꯂꯥꯏꯁꯣꯜ ꯆꯠꯄꯗ ꯑꯊꯤꯡꯕ ꯂꯩꯇꯦ ꯌꯨꯅꯤꯇꯤ ꯏꯟ ꯗꯥꯏꯚꯔꯁꯤꯇꯤ ꯍꯥꯏꯕꯁꯦ ꯉꯥꯛꯅ ꯊꯝꯅꯕꯒꯤꯗꯃꯛꯇꯥ ꯑꯇꯣꯞꯄ ꯙꯔꯃꯁꯤꯡꯕꯨ ꯌꯦꯡꯊꯤꯗꯕ ꯑꯇꯣꯞꯄ ꯙꯔꯃꯁꯤꯡꯕꯨ ꯍꯟꯊꯅ ꯌꯦꯡꯗꯕꯤꯗ ꯑꯩꯒꯤ ꯑꯇꯣꯞꯄ ꯙꯔꯃꯕꯨ ꯐꯣꯂꯣ ꯐꯣꯂꯣ ꯇꯧꯕ ꯑꯃꯁꯨꯡ ꯑꯩꯒꯤ ꯑꯩꯒꯤ ꯑꯩꯅ ꯑꯩꯒꯤ ꯂꯩꯖꯔꯤꯕ ꯙꯔꯃꯗ ꯄꯨꯛꯅꯤꯡ ꯆꯪꯕ ꯑꯃꯁꯨꯡ ꯑꯅꯤꯁꯨꯕꯗ ꯙꯔꯃꯅ ꯌꯨꯅꯤꯇꯤ ꯏꯟ ꯗꯥꯏꯚꯔꯁꯤꯇꯤꯗ ꯄꯤꯁ ꯁꯥꯟꯇꯤꯅ ꯇꯪꯗꯨ ꯂꯩꯇꯥꯥꯅ ꯂꯩꯕꯗ ꯃꯇꯦꯡ ꯄꯥꯡꯏ ꯑꯍꯨꯝ ꯁꯨꯕꯗ ꯙꯔꯃꯅ ꯑꯩꯈꯣꯏ ꯂꯩꯃꯤꯟꯅꯔꯤꯕ ꯀꯥꯡꯂꯨꯞꯁꯤꯡꯒꯤ ꯃꯔꯛꯇ ꯏꯆꯤꯟ ꯏꯅꯥꯎ ꯑꯣꯏꯕꯒꯤ ꯏ ꯃꯔꯤ ꯑꯣꯏꯕꯒꯤ ꯐꯖꯕ ꯄꯨꯊꯣꯛꯏ ꯃꯔꯤ ꯁꯨꯕꯗ ꯊꯃꯣꯏ ꯙꯃꯅ ꯊꯃꯣꯏꯒꯤ ꯑꯣꯏꯕ ꯊꯃꯣꯏꯒꯤ ꯑꯣꯏꯕ ꯊꯕꯛ ꯊꯧꯔꯝ ꯍꯥꯏꯕꯗꯤ ꯅꯨꯡꯁꯤ ꯆꯥꯟꯅꯅ ꯂꯩꯕꯁꯤꯡꯗ ꯃꯇꯦꯡ ꯄꯥꯡꯏ ꯙꯔꯃ ꯇꯣꯉꯥꯟꯂꯕꯁꯨ ꯖꯥꯠ ꯇꯣꯉꯥꯟꯂꯕꯁꯨ ꯑꯩꯈꯣꯏ ꯃꯤꯑꯣꯏꯕ ꯉꯥꯛꯇꯅꯤ ꯃꯤꯑꯣꯏꯕ ꯈꯨꯅꯥꯏꯗ ꯍꯤꯡꯃꯤꯟꯅꯔꯤꯕ ꯃꯤꯑꯣꯏꯕꯁꯤꯡ ꯄꯨꯟꯅ ꯂꯩꯃꯤꯟꯅꯕꯗ ꯙꯔꯃꯅ ꯃꯇꯦꯡ ꯄꯥꯡꯏ ꯌꯨꯅꯤꯇꯤ ꯏꯟ ꯗꯥꯏꯚꯁꯤꯇꯤ ꯉꯥꯛꯅ ꯊꯝꯒꯦ ꯍꯥꯏꯔꯕꯗꯤ ꯙꯔꯃ ꯂꯩꯔꯤꯕꯁꯤꯡꯁꯤ ꯐꯖꯅ ꯆꯞ ꯆꯥꯅ ꯑꯩꯈꯣꯏꯅꯥ ꯐꯣꯂꯣ ꯇꯧꯕꯤꯔꯕꯗꯤ ꯌꯨꯅꯤꯇꯤ ꯏꯟ ꯗꯥꯏꯚꯁꯤꯇꯤ ꯀꯥꯏꯔꯣꯏ